ꯑꯍꯜ ꯑꯣꯏꯔꯕ ꯃꯤꯔꯣꯜꯁꯤꯡꯅ ꯅꯍꯥꯗꯒꯤ ꯍꯦꯟꯅ ꯂꯥꯏꯅꯤꯡ ꯂꯥꯏꯁꯣꯟ ꯆꯠꯂꯝꯃꯤ ꯍꯥꯏꯕꯁꯦ ꯑꯩꯅ ꯈꯟꯖꯩ ꯃꯔꯝꯗꯤ ꯍꯥꯟꯅꯗꯤ ꯂꯥꯏꯅꯤꯡ ꯂꯥꯏꯁꯣꯟꯒꯤ ꯃꯔꯝꯗ ꯅꯤꯌꯣꯝ ꯆꯨꯝꯅ ꯃꯥꯒꯤ ꯆꯠꯀꯗꯧꯕ ꯇꯧꯒꯗꯧꯕ ꯃꯑꯣꯡꯁꯤꯡꯗꯨ ꯑꯗꯨꯝ ꯇꯧꯔꯝꯏ ꯍꯧꯖꯤꯛꯀꯤ ꯅꯍꯥꯔꯣꯟ ꯏꯟꯈꯠꯂꯛꯂꯤꯕ ꯅꯍꯥꯔꯣꯟꯁꯤꯡꯅꯗꯤ ꯑꯗꯨꯒꯤ ꯑꯁꯝꯕ ꯊꯤꯅꯕꯒꯤ ꯍꯩꯅꯕꯤꯁꯦ ꯑꯩꯈꯣꯏꯗ ꯃꯃꯤ ꯇꯥꯕ ꯎꯏ ꯁꯤꯅ ꯑꯩꯅ ꯍꯥꯏꯖꯔꯤꯕꯅꯤ